ꯅꯥꯏꯟꯇꯤꯟ ꯖꯅꯋꯥꯔꯤ ꯇꯨ ꯊꯥꯎꯖꯟ ꯁꯤꯛꯁ ꯇ꯭ꯋꯦꯟꯇꯤ ꯖꯅꯋꯥꯔꯤ ꯇꯨ ꯊꯥꯎꯖꯟ ꯁꯤꯛꯁ ꯇ꯭ꯋꯦꯟꯇꯤ ꯋꯥꯟ ꯖꯅꯋꯥꯔꯤ ꯇꯨ ꯊꯥꯎꯖꯟ ꯁꯤꯛꯁ ꯇ꯭ꯋꯦꯟꯇꯤ ꯊ꯭ꯔꯤ ꯖꯅꯋꯥꯔꯤ ꯇꯨ ꯊꯥꯎꯖꯟ ꯁꯤꯛꯁ ꯇ꯭ꯋꯦꯟꯇꯤ ꯁꯤꯛꯁ ꯖꯅꯋꯥꯔꯤ ꯇꯨ ꯊꯥꯎꯖꯟ ꯁꯤꯛꯁ